ꯍꯧꯖꯤꯛ ꯚꯥꯔꯠꯇ ꯊꯦꯡꯅꯔꯤꯕ ꯍꯥꯏꯕꯁꯤ ꯑꯩꯈꯣꯏ ꯚꯥꯔꯠꯇ ꯌꯨꯠ ꯃꯌꯥꯝ ꯊꯕꯛ ꯇꯧꯗꯕ ꯒꯔꯃꯦꯟꯒꯤ ꯁꯥꯔꯚꯤꯁ ꯇꯧꯗꯕ ꯑꯗꯨꯅ ꯃꯔꯝ ꯑꯣꯏꯔꯒ ꯌꯨꯠ ꯃꯌꯥꯝꯁꯦ ꯈꯝ ꯊꯦꯡꯅ ꯑꯋꯥꯕꯁꯨ ꯑꯣꯏꯔꯦ ꯑꯗꯨꯅ ꯚꯥꯔꯠꯇꯒꯤ ꯒꯕꯔꯃꯦꯟꯗꯒꯤ ꯌꯨꯠ ꯃꯌꯥꯝꯁꯦ ꯑꯟꯏꯝꯄ꯭ꯂꯣꯏ ꯑꯣꯏꯕ ꯃꯔꯝꯅ ꯑꯋꯥꯕ ꯑꯃꯗ ꯑꯣꯏꯌꯦ ꯑꯗꯨꯅ ꯏꯟꯗꯤꯌꯥꯒ ꯄꯥꯀꯤꯁꯇꯥꯟꯒꯤ ꯃꯔꯛꯇꯁꯨ ꯀꯌꯥꯃꯔꯨꯝ ꯅꯨꯡꯉꯥꯏꯇꯕ ꯑꯃ ꯂꯩꯌꯦ ꯁꯤꯅꯁꯨ ꯒꯣꯔꯃꯦꯟꯅ ꯑꯐꯕ ꯄꯨꯔꯛꯇꯕ ꯑꯗꯨꯅ ꯁꯤꯒꯤꯗꯃꯛꯇꯁꯨ ꯑꯋꯥꯕ ꯑꯣꯏꯌꯦ ꯑꯃꯗꯤ ꯃꯦꯟꯃꯥꯔ ꯕꯣꯔꯗꯔꯒꯤꯗꯃꯛꯇꯁꯨ ꯕꯣꯔꯗꯔ ꯐꯦꯟꯁꯤꯡꯒꯤꯗꯃꯛꯇꯁꯨ ꯃꯌꯥꯝꯁꯦ ꯃꯤꯄꯥꯏꯅꯔꯦ ꯑꯋꯥꯕ ꯀꯌꯥ ꯑꯃ ꯂꯩꯌꯦ ꯃꯔꯝ ꯑꯁꯤꯅ ꯒꯔꯃꯦꯟꯇꯒꯤ ꯚꯥꯔꯠꯇꯒꯤ ꯊꯦꯡꯅꯔꯤꯕ ꯈ꯭ꯋꯥꯏꯗꯩ ꯃꯁꯛ ꯊꯣꯛꯄ ꯍꯥꯏꯕꯁꯦ ꯑꯁꯤꯅꯤ